ꯄꯤ ꯑꯦꯝ ꯄꯣꯁꯥꯟ ꯏꯁꯀꯤꯝ ꯑꯁꯦ ꯏꯟꯗꯤꯌꯥꯗ ꯄꯣꯄꯨꯂꯔ ꯑꯣꯏꯔꯕ ꯏꯁꯀꯤꯝ ꯃꯈꯜ ꯑꯃꯅꯦ ꯃꯁꯤꯁꯦ ꯗꯤꯄꯥꯔꯠꯃꯦꯟ ꯑꯣꯐ ꯁ꯭ꯀꯨꯜ ꯏꯗꯨꯀꯦꯁꯟꯒ ꯃꯔꯤ ꯂꯩꯅꯕ ꯏꯁꯀꯤꯝ ꯃꯈꯜ ꯑꯃꯅꯦ ꯃꯁꯤꯒꯤ ꯏꯁꯀꯤꯝꯁꯤꯅ ꯍꯥꯏꯅꯤꯡꯉꯤꯕꯗꯤ ꯒꯕꯔꯃꯦꯟ ꯁ꯭ꯀꯨꯜ ꯑꯃꯗꯤ ꯒꯕꯔꯃꯦꯟ ꯑꯦꯗꯦꯠ ꯁ꯭ꯀꯨꯜꯁꯤꯡꯗ ꯇꯝꯕ ꯃꯍꯩꯔꯣꯏꯁꯤꯡꯕꯨ ꯃꯈꯣꯏꯕꯨ ꯃꯈꯣꯏꯅ ꯅꯨꯃꯤꯠ ꯈꯨꯗꯤꯡꯒꯤ ꯑꯃꯗꯤ ꯆꯥꯡ ꯅꯥꯏꯅ ꯃꯈꯣꯏꯕꯨ ꯆꯥꯛ ꯄꯤꯖꯕ ꯑꯃꯗꯤ ꯃꯁꯥ ꯃꯎ ꯐꯅ ꯃꯣꯏꯒꯤ ꯏꯗꯨꯀꯦꯁꯟ ꯁꯤꯁꯇꯦꯝꯁꯤꯗ ꯄꯨꯛꯅꯤꯡ ꯊꯧꯒꯠꯄꯤꯕ ꯑꯗꯨꯒ ꯃꯈꯣꯏꯕꯨ ꯑꯔꯥꯝ ꯈꯧꯔꯥꯡꯕꯗꯒꯤ ꯀꯣꯛꯍꯟꯕꯤꯕ ꯏꯁꯀꯤꯝ ꯃꯈꯜ ꯑꯃꯅꯦ